ꯃꯅꯤꯄꯨꯔꯤ ꯃꯆꯥ ꯑꯃ ꯑꯣꯏꯅ ꯑꯩꯈꯣꯏꯒꯤ ꯅꯥꯠꯀꯤ ꯑꯣꯏꯕ ꯆꯠꯅꯕꯤꯁꯤꯡꯕꯨ ꯆꯥꯎꯈꯠꯅꯕ ꯑꯃꯗꯤ ꯏꯀꯥꯏ ꯈꯨꯝꯅꯕ ꯎꯠꯅꯕ ꯑꯩꯈꯣꯏꯒꯤ ꯂꯣꯟ ꯑꯁꯦ ꯍꯧꯖꯤꯛꯀꯥꯟꯗꯤ ꯑꯉꯥꯡ ꯃꯃꯤꯡꯁꯤꯡ ꯊꯣꯟꯕꯗ ꯑꯩꯈꯣꯏꯒꯤ ꯏꯔꯣꯜꯗ ꯊꯣꯟꯅꯕ ꯍꯣꯠꯅꯕꯒꯤ ꯃꯃꯤ ꯌꯥꯝꯅ ꯇꯥꯏ ꯂꯨꯞ ꯂꯤꯡꯈꯠꯄ ꯀꯝꯄꯦꯅꯤ ꯑꯃ ꯂꯤꯡꯈꯠꯄ ꯃꯇꯝꯗꯁꯨ ꯑꯩꯈꯣꯏꯒꯤ ꯃꯅꯤꯄꯨꯔꯤ ꯃꯩꯇꯩꯂꯣꯟ ꯊꯣꯜꯂꯒ ꯁꯛ ꯇꯥꯛꯅꯕ ꯀꯟꯅ ꯍꯣꯠꯅꯖꯩ ꯑꯇꯣꯞꯄ ꯂꯣꯟꯗ ꯂꯩꯕ ꯂꯥꯏꯔꯤꯛ ꯏ ꯄꯥꯎ ꯀꯌꯥ ꯑꯩꯈꯣꯏꯒꯤ ꯂꯣꯜꯗ ꯍꯟꯗꯣꯛꯅꯕ ꯍꯣꯠꯅꯔꯤ ꯍꯟꯁꯨ ꯍꯟꯗꯣꯛꯏ ꯑꯗꯨꯒ ꯃꯇꯨꯡꯗꯁꯨ ꯍꯟꯗꯣꯛꯄꯤꯔꯛꯈꯤꯒꯅꯤ ꯍꯥꯏꯕꯒꯤ ꯊꯥꯖꯕ ꯑꯩꯈꯣꯏꯗ ꯌꯥꯝꯅ ꯆꯥꯎꯅ ꯂꯩꯖꯩ ꯍꯧꯖꯤꯛꯀꯤ ꯇꯧꯔꯤꯕ ꯕꯥꯁꯃꯤ ꯄ꯭ꯔꯣꯖꯦꯛ ꯑꯁꯤꯃꯛꯁꯨ ꯑꯩꯈꯣꯏꯒꯤ ꯃꯅꯤꯄꯨꯔꯤ ꯂꯣꯟ ꯑꯁꯦ ꯑꯁꯨꯛꯀꯤ ꯃꯇꯤꯛ ꯆꯥꯎꯈꯠꯅꯕ ꯍꯦꯟꯅ ꯁꯛ ꯇꯥꯛꯅꯕ ꯃꯥꯂꯦꯝꯗ ꯑꯩꯈꯣꯏꯅ ꯏꯁꯄꯤꯁ ꯗꯇꯥ ꯔꯦꯀꯣꯔꯠ ꯇꯧꯖꯔꯤꯕꯅꯤ ꯁꯥꯟꯅ ꯈꯣꯠꯅꯕ ꯅꯥꯠꯀꯤ ꯑꯣꯏꯕ ꯊꯧꯔꯝ ꯀꯌꯥꯗꯁꯨ ꯑꯩꯈꯣꯏꯒꯤ ꯂꯣꯟ ꯑꯁꯤꯅ ꯁꯤꯟꯖꯤꯟꯅꯅꯕ ꯑꯩꯈꯣꯏꯅ ꯌꯥꯔꯤꯕꯃꯈꯩ ꯍꯣꯠꯅꯖꯩ ꯂꯥꯏꯔꯤꯛ ꯇꯝꯕꯗꯁꯨ ꯃꯤꯔꯣꯜ ꯑꯃꯗꯤ ꯑꯄꯨꯕ ꯋꯥꯍꯩ ꯃꯌꯥꯝ ꯌꯥꯎꯔꯝꯕꯁꯤꯡ ꯑꯗꯣ ꯏꯁꯥꯒꯤ ꯏꯔꯣꯜ ꯋꯥꯍꯩꯅ ꯁꯤꯟꯖꯤꯟꯅꯔꯛꯂꯦ ꯍꯧꯖꯤꯛꯇꯤ ꯍꯥꯏꯔꯤꯕꯁꯤꯡ ꯑꯁꯦ ꯃꯅꯤꯄꯨꯔꯤ ꯃꯤꯌꯥꯝꯅ ꯂꯣꯜ ꯑꯩꯈꯣꯏꯒꯤ ꯏꯃꯥꯂꯣꯟ ꯑꯁꯤꯕꯨ ꯆꯥꯎꯈꯠꯅꯕ ꯍꯣꯠꯅꯕꯒꯤ ꯆꯥꯎꯔꯕ ꯁꯔꯨꯛ ꯑꯃꯅꯤ ꯍꯥꯏꯗꯨꯅ ꯑꯩ ꯍꯥꯏꯖꯅꯤꯡꯏ ꯃꯁꯤꯅꯤ ꯑꯩꯅ ꯃꯌꯥꯝꯗ ꯇꯝꯖꯅꯤꯡꯕ ꯍꯥꯏꯖꯅꯤꯡꯕ ꯋꯥꯐꯝ